ꯏꯔꯣꯏꯕ ꯍꯥꯏꯕꯁꯤ ꯃꯤꯄꯨꯝ ꯈꯨꯗꯤꯡꯃꯛ ꯑꯌꯥꯝꯕꯅ ꯂꯣꯏꯅ ꯍꯩꯔꯝꯕ ꯌꯥꯏ ꯑꯗꯨꯕꯨ ꯏꯔꯣꯏꯕ ꯃꯇꯝꯗ ꯍꯦꯟꯅ ꯐꯒꯗꯕ ꯃꯑꯣꯡ ꯋꯥꯗꯕ ꯃꯑꯣꯡ ꯍꯥꯏꯔꯒꯗꯤ ꯑꯩꯈꯣꯏꯒꯤ ꯅꯥꯇꯣꯟꯒ ꯃꯤꯠ ꯃꯥꯏ ꯐꯦꯁ ꯄꯨꯝꯅꯃꯛꯁꯤ ꯏꯁꯤꯡꯒ ꯇꯥꯏꯅꯍꯟꯗꯕ ꯏꯁꯤꯡ ꯃꯅꯨꯡꯗ ꯂꯨꯞꯂꯒ ꯂꯣꯏꯗꯕ ꯍꯥꯏꯇꯥꯔꯦ ꯑꯗꯨꯒ ꯍꯦꯟꯅ ꯋꯥꯔꯣꯏꯗꯕ ꯄꯥꯝꯕꯩꯗꯤ ꯉꯛꯁꯤ ꯈꯔ ꯊꯥꯒꯠꯂꯒ ꯃꯥꯏꯁꯤ ꯊꯪꯒꯠꯂꯒ ꯏꯔꯣꯏꯕꯅ ꯑꯩꯈꯣꯏꯗ ꯍꯦꯟꯅ ꯋꯥꯗꯦ ꯑꯗꯨꯅꯁꯨ ꯍꯦꯟꯅ ꯌꯥꯡꯅ ꯂꯣꯏꯕ ꯉꯝꯃꯤ ꯀꯨꯏꯅꯁꯨ ꯏꯁꯤꯡꯗꯨꯗ ꯏꯔꯣꯏꯕ ꯉꯝꯃꯤ ꯍꯥꯏꯇꯥꯔꯦ ꯑꯗꯨꯒ ꯏꯁꯤꯡ ꯍꯥꯏꯕ ꯄꯣꯠꯁꯛꯁꯤ ꯃꯤꯌꯥꯝ ꯄꯨꯝꯅꯃꯛꯅ ꯏꯁꯤꯡꯒꯤ ꯃꯅꯨꯡꯗ ꯂꯩꯈ꯭ꯔꯒꯗꯤ ꯁꯤ ꯍꯥꯏꯕꯁꯤ ꯃꯤꯄꯨꯝ ꯈꯨꯗꯤꯡꯃꯛ ꯂꯣꯏꯅ ꯈꯪꯅꯩ ꯏꯁꯤꯡ ꯍꯥꯏꯕꯁꯤ ꯂꯣꯏꯅꯃꯛ ꯀꯤ ꯑꯗꯨꯕꯨ ꯀꯤꯗꯅꯕ ꯄꯥꯝꯕꯩ ꯍꯥꯏꯔꯒꯗꯤ ꯑꯩꯒꯤ ꯃꯥꯏꯀꯩꯗꯒꯤ ꯃꯁꯤ ꯁ꯭ꯋꯤꯝꯃꯤꯡ ꯇꯣꯏꯅ ꯇꯧꯕ ꯗꯔꯀꯥꯔ ꯑꯣꯏ ꯏꯃꯥꯟꯅꯕꯁꯤꯡꯒ ꯑꯊꯦꯟꯕꯗ ꯍꯥꯟꯅ ꯇꯝꯕ ꯗꯔꯀꯥꯔ ꯑꯣꯏ ꯁ꯭ꯋꯤꯝꯃꯤꯡꯁꯤ ꯃꯔꯝꯗꯤ ꯑꯦꯊꯦꯟꯕꯗꯨꯗ ꯏꯔꯣꯏꯕ ꯍꯩꯔꯕ ꯃꯇꯨꯡꯗ ꯑꯔꯨꯕꯗꯣ ꯁ꯭ꯋꯤꯝꯃꯤꯡ ꯇꯧꯔꯛꯀꯥꯗꯧꯔꯤꯕꯅꯤꯅ ꯍꯥꯏꯔꯤꯕ ꯄꯣꯠꯁꯛꯁꯤꯡ ꯑꯁꯤ ꯑꯩꯈꯣꯏꯅ ꯍꯟꯂ ꯍꯟꯂꯒ ꯇ꯭ꯔꯥꯏꯌꯦꯜ ꯃꯌꯥꯝ ꯑꯃ ꯄꯥꯡꯊꯣꯛꯑꯕ ꯃꯇꯨꯡꯗ ꯏꯁꯤꯡꯒꯤ ꯑꯀꯤꯕ ꯂꯩꯔꯣꯏ ꯑꯗꯨꯒ ꯁ꯭ꯋꯤꯝꯃꯤꯡꯒꯤ ꯑꯀꯤꯕꯁꯨ ꯂꯩꯔꯛꯑꯣꯏ ꯀꯝꯄꯤꯇꯤꯁꯟ ꯀꯌꯥꯗꯁꯨ ꯁꯤꯒꯤ ꯄꯨꯡ ꯅꯣꯡꯃꯗ ꯄꯨꯡ ꯑꯃ ꯑꯅꯤꯁꯤ ꯏꯃꯥꯟꯅꯕ ꯃꯔꯨꯞꯁꯤꯡꯒ ꯑꯗꯨꯝ ꯇ꯭ꯔꯥꯏꯌꯦꯜꯁꯤ ꯇꯧꯔꯒ ꯂꯩꯕ ꯑꯣꯏꯕ ꯇꯥꯔꯒꯗꯤ ꯏꯁꯤꯡꯒꯤ ꯑꯀꯤꯕꯁꯨ ꯏꯁꯥꯗ ꯆꯪꯉꯥꯛꯑꯣꯏ ꯍꯥꯏꯕꯁꯤ ꯑꯩꯅ ꯍꯥꯏꯖꯅꯤꯡꯏ ꯍꯥꯏꯇꯥꯔꯦ